ꯍꯣꯏ ꯑꯩꯈꯣꯏꯒꯤ ꯃꯐꯝ ꯑꯁꯤꯗ ꯁꯥꯅꯕ ꯒ꯭ꯔꯥꯎꯟꯒꯨꯝꯕ ꯏꯁꯇꯦꯗꯤꯌꯝꯒꯨꯝꯕ ꯂꯩ ꯑꯩꯈꯣꯏꯒꯤ ꯐꯨꯠꯕꯣꯜꯒꯤ ꯃꯇꯥꯡꯗ ꯌꯥꯝ ꯐꯖꯕ ꯂꯩ ꯇ꯭ꯔꯣꯐ ꯒ꯭ꯔꯥꯎꯟ ꯇ꯭ꯔꯣꯐꯤꯡ ꯇꯧꯕ ꯒ꯭ꯔꯥꯎꯟ ꯂꯩꯑꯦꯕ ꯀꯣ ꯑꯩꯍꯥꯛꯀꯤ ꯗꯤꯁꯇ꯭ꯔꯤꯛ ꯖꯤꯂꯥ ꯑꯁꯤꯗ ꯑꯁꯤꯗ ꯃꯤ ꯌꯥꯝ ꯂꯥꯛꯑꯒ ꯁꯥꯅꯕꯅꯤ ꯑꯗꯨꯝ ꯂꯥꯛꯂꯗꯤ ꯇꯤꯀꯦꯠꯗꯨ ꯀꯛꯂꯒ ꯑꯗꯨꯝ ꯁꯥꯅꯕ ꯌꯥꯕꯅꯦ ꯑꯗꯨꯒ ꯑꯩꯈꯣꯏꯒꯤ ꯑꯩꯈꯣꯏꯒꯤ ꯂꯩꯀꯥꯏꯗꯁꯨ ꯑꯗꯨꯝ ꯒ꯭ꯔꯥꯎꯟ ꯑꯆꯧꯕ ꯂꯝ ꯑꯆꯧꯕ ꯂꯩꯕꯅꯦ ꯑꯗꯨꯒ ꯅꯍꯥꯔꯣꯜꯁꯤꯡꯅ ꯑꯗꯨꯝ ꯁꯥꯅꯩ ꯑꯩꯁꯨ ꯑꯗꯨꯝ ꯁꯥꯅꯕ ꯌꯥꯎꯏ ꯚꯣꯂꯤ ꯁꯥꯟꯅꯕꯗ ꯑꯩꯒꯤ ꯌꯨꯝ ꯅꯥꯛꯇ ꯂꯩꯕꯅꯤꯅꯀꯣ ꯑꯗꯨꯝ ꯌꯥꯎꯕꯅꯤ ꯌꯥꯝ ꯅꯨꯡꯉꯥꯏꯕꯅꯤ ꯑꯩꯍꯥꯛꯀꯤ ꯈꯨꯅꯥꯏꯗꯗꯤ